ꯍꯜꯂꯣ ꯑꯣ ꯑꯩ ꯇꯤ ꯑꯩꯁ ꯂꯣꯀꯦꯟꯗ꯭ꯔꯣꯅꯦ ꯑꯗꯨ ꯖꯤꯑꯣꯒꯤ ꯁꯤꯝ ꯑꯝꯇ ꯂꯧꯒꯦ ꯇꯧꯕ ꯑꯥ ꯑꯣ ꯑꯗꯨ ꯄꯩꯁꯥ ꯅꯨꯡꯁꯥꯒꯥꯏꯗꯤ ꯑꯗꯨ ꯍꯨꯖꯤꯛ ꯍꯨꯖꯤꯛꯇꯤ ꯑꯦꯛꯇꯤꯕꯦꯠ ꯇꯧꯕ ꯌꯥꯒꯗ꯭ꯔꯣ ꯍꯨꯖꯤꯛꯁꯦ ꯑꯗꯨꯝ ꯇꯨꯀꯥꯟꯗ ꯂꯩꯕꯤꯔꯤꯀꯣ ꯑꯣ ꯑꯗꯨꯗꯤ ꯍꯧꯖꯤꯛꯀꯤꯗꯨ ꯄꯥꯟ ꯀꯥꯠꯅꯦ ꯑꯗꯥꯔꯅꯦ ꯑꯣ ꯐꯣꯇꯣ ꯀꯔꯤ ꯀꯔꯥꯗꯤ ꯆꯪꯗꯦꯀꯣ ꯑꯣ ꯑꯗꯨꯗꯤ ꯄꯨꯡ ꯃꯔꯤ ꯃꯉꯥ ꯇꯔꯨꯛ ꯑꯗꯥꯏ ꯕꯥꯎ ꯍꯥꯡꯒꯗ꯭ꯔꯣ ꯇꯔꯦꯠ ꯑꯣ ꯑꯗꯨ ꯑꯣ ꯑꯗꯨꯗꯤ ꯑꯩ ꯈꯛꯇꯪꯁꯨ ꯂꯥꯞꯅ ꯂꯩꯔꯕ ꯑꯗꯨꯗ ꯑꯩ ꯑꯣ ꯑꯩ ꯏꯃꯥꯟꯅꯕꯒ ꯇꯧꯔ ꯂꯥꯛꯑꯒꯦ ꯍꯧꯖꯤꯛꯀꯤꯗꯨ ꯑꯥꯗꯥꯔꯅꯦ ꯄꯥꯟ ꯀꯥꯠꯅꯦ ꯄꯩꯁꯥꯅꯦ

ꯑꯩ ꯋꯥꯡꯈꯦꯝꯅꯦ ꯑꯣ ꯑꯗꯨꯗꯤ ꯑꯣ ꯂꯥꯛꯅꯅꯕ ꯇꯩꯒꯦ ꯑꯗꯨ ꯍꯨꯖꯤꯛꯀꯤ ꯀꯩꯅꯣꯗꯨꯗꯤ ꯑꯦꯛꯇꯤꯕꯦꯠ ꯈꯨꯗꯛꯇ ꯑꯗꯨꯝ ꯇꯧꯕ ꯌꯥꯔꯅꯤ ꯍꯥꯏꯕ ꯅꯠꯇ꯭ꯔꯣ ꯑꯣ ꯑꯗꯨꯗꯤ ꯑꯩ ꯇꯧꯔꯒꯦ ꯑꯩꯁꯨ ꯌꯥꯝꯅ ꯅꯨꯡꯉꯥꯏꯇ꯭ꯔꯕ ꯍꯥꯟꯅ ꯏꯌꯥꯔꯇꯦꯜ ꯑꯃ ꯄꯥꯏꯕꯅꯦꯕ ꯑꯗꯨ ꯑꯥ ꯑꯗꯨꯗ ꯅꯦꯠ ꯀꯔꯤ ꯀꯔꯥꯗꯣ ꯑꯃꯨꯛ ꯍꯦꯛ ꯅꯨꯡꯉꯥꯏꯕ ꯅꯨꯡꯉꯥꯏꯇꯕ ꯇꯧꯕ ꯖꯤꯑꯣꯗꯨ ꯄꯥꯏꯅꯤꯡꯕ ꯑꯣ ꯑꯗꯨꯗꯤ ꯐꯔꯦ ꯑꯗꯣ ꯅꯪ ꯀꯩꯅꯣ ꯇꯧꯕꯤꯕꯒꯤ ꯑꯣ ꯊꯝꯖꯔꯒꯦ ꯑꯩ ꯂꯥꯛꯑꯒꯦ